ꯍꯧꯖꯤꯛꯀꯥꯟ ꯍꯥꯏꯕꯒꯤ ꯃꯇꯝ ꯑꯁꯤꯗꯤ ꯇꯦꯛꯅꯣꯂꯣꯖꯤ ꯒꯦꯝꯁꯒꯨꯝꯕ ꯋꯥꯡꯈꯠꯂꯛꯄ ꯃꯇꯝꯅꯤꯅ ꯍꯧꯖꯤꯛꯀꯥꯟꯒꯤ ꯒꯦꯝꯁ ꯑꯗꯨꯒ ꯂꯦꯞꯇꯣꯞ ꯃꯣꯕꯥꯏꯜ ꯒꯦꯝꯁꯀꯨꯝꯕ ꯂꯦꯞꯇꯣꯞ ꯀꯟꯅꯦꯛꯇꯔ ꯇꯧꯔꯒ ꯃꯣꯕꯥꯏꯜꯁ ꯚꯤꯗꯤꯑꯣ ꯒꯦꯝꯁꯒꯨꯝꯕ ꯁꯥꯟꯅꯕ ꯃꯇꯝꯁꯦ ꯌꯥꯝ

ꯒꯦꯝꯒꯨꯝꯕ ꯁꯥꯟꯅꯕ ꯈꯣꯏꯁꯦ ꯌꯥꯝꯂꯛꯄꯅꯤꯅ ꯑꯗꯨꯒꯤ ꯒꯦꯝ ꯁꯥꯟꯅꯕꯁꯦ ꯍꯧꯖꯤꯛꯀꯥꯟꯒꯤ ꯃꯍꯩꯔꯣꯏꯁꯤꯡꯗ ꯌꯥꯝ ꯁꯣꯛꯅꯉꯥꯏꯒꯨꯝꯕ ꯑꯗꯨꯒ ꯌꯥꯝ ꯁꯣꯛꯈ꯭ꯔꯕ ꯒꯨꯝꯕ ꯌꯥꯝ ꯂꯩꯌꯦ ꯑꯗꯨꯗꯤ ꯒꯦꯝꯁ ꯃꯣꯕꯥꯏꯜ ꯒꯦꯝꯁ ꯁꯥꯟꯅꯕꯁꯦ ꯑꯦꯗꯤꯛ ꯑꯣꯏꯔꯗꯤ ꯑꯦꯗꯤꯛ ꯑꯣꯏꯔꯗꯤ

ꯃꯇꯝ ꯈꯪꯗꯦ ꯇꯨꯝꯕꯒꯤ ꯃꯇꯝ ꯈꯪꯗꯦ ꯆꯥꯕꯒꯤ ꯃꯇꯝ ꯈꯪꯗꯦ ꯑꯗꯨꯒ ꯃꯥꯒꯤ ꯃꯇꯝ ꯁꯦ ꯑꯗꯨꯝ ꯒꯦꯝꯗ ꯒꯦꯝ ꯁꯥꯟꯅꯅꯉꯥꯏ ꯒꯦꯝ ꯁꯥꯟꯅꯕꯗ ꯑꯗꯨꯝ ꯃꯥꯒꯤ ꯃꯇꯝꯁꯦ ꯑꯗꯨꯝ ꯃꯥꯡꯍꯜꯂꯦ ꯑꯗꯨꯒ ꯑꯗꯨ ꯃꯥꯡꯍꯟꯕꯒꯤ ꯃꯇꯝ ꯑꯗꯨ ꯃꯥꯡꯍꯟꯕ ꯃꯇꯝꯗ ꯒꯦꯝꯁꯅ ꯒꯦꯝ ꯁꯥꯟꯅꯕꯗ ꯃꯥꯁꯦ ꯑꯍꯤꯡꯗ ꯇꯨꯝꯕ ꯆꯥꯕ ꯆꯥꯐꯝ ꯈꯪꯍꯟꯗ꯭ꯔꯦ ꯇꯨꯝꯍꯜꯂ ꯇꯨꯝꯕꯁꯨ ꯌꯥꯝ ꯊꯦꯡꯅ ꯇꯨꯝꯈ꯭ꯔꯦ ꯌꯥꯝ ꯊꯦꯡꯅ ꯇꯨꯝꯈ꯭ꯔꯦ ꯍꯧꯒꯠꯄ ꯃꯇꯝꯗꯁꯨ ꯌꯥꯝ ꯊꯦꯡꯅ ꯍꯧꯒꯠꯍꯟꯈ꯭ꯔꯦ ꯒꯦꯝ ꯁꯥꯟꯅꯕꯒꯤ ꯑꯍꯤꯡꯗ ꯑꯗꯨꯒ ꯃꯥꯒꯤ ꯍꯛꯆꯥꯡꯗ ꯑꯗꯨꯅ ꯔꯦꯁ ꯑꯣꯏꯍꯟꯗ꯭ꯔꯦ ꯃꯥꯒꯤ ꯃꯦꯟꯇꯦꯜꯂꯤꯇꯤ ꯏꯁꯇ꯭ꯔꯣꯡ ꯑꯣꯏꯍꯟꯗ꯭ꯔꯦ ꯃꯥꯒꯤ ꯃꯦꯟꯇꯦꯜꯂꯤꯇꯤ ꯋꯤꯛ ꯑꯣꯏꯈ꯭ꯔꯦ ꯑꯗꯨꯝ ꯃꯥꯒꯤ ꯍꯛꯆꯥꯡꯗꯣ ꯆꯣꯛꯊꯔꯒ ꯅꯥꯕꯒꯨꯝꯕ ꯅꯠꯇ꯭ꯔꯒ ꯃꯥ ꯃꯥꯒꯤ ꯃꯥꯏꯟꯁꯦ ꯑꯗꯨꯝ ꯃꯥꯒꯤ ꯃꯥꯏꯟꯁꯦ ꯑꯗꯨꯝ ꯒꯦꯝꯁꯀꯤꯗ ꯂꯩꯍꯟꯕ ꯇꯧꯍꯜꯂꯦ ꯚꯤꯗꯤꯑꯣ ꯒꯦꯝꯒꯨꯝꯕꯁꯤꯅ ꯑꯗꯨ ꯃꯊꯛꯇ ꯒꯦꯝ ꯁꯥꯟꯅꯕꯀꯥꯟꯗ ꯍꯦꯠꯐꯣꯟ ꯏꯌꯔꯄꯤꯁ ꯍꯥꯞꯇ꯭ꯔꯗꯤ ꯒꯦꯝ ꯁꯥꯟꯅꯕꯁꯨ ꯅꯨꯡꯉꯥꯏꯇꯦ ꯑꯗꯨ ꯍꯥꯞꯄꯒꯤ ꯑꯗꯨꯒꯤ ꯍꯥꯞꯄ ꯍꯦꯠꯐꯣꯟꯗꯨꯅ ꯃꯥꯒꯤ ꯏꯌꯔ ꯗ꯭ꯔꯝ ꯃꯥꯒꯤ ꯏꯌꯔ ꯃꯥꯒꯤ ꯃꯅꯥ ꯃꯅꯥꯀꯣꯡꯒꯨꯝꯕ ꯌꯥꯝ ꯁꯣꯛꯍꯜꯂꯦ ꯑꯗꯨ ꯍꯥꯞꯄꯒꯤ ꯑꯗꯨꯒ ꯑꯗꯨ ꯍꯥꯞꯄꯒꯤ ꯃꯥ ꯏꯌꯔ ꯗ꯭ꯔꯝ ꯃꯥꯒꯤ ꯍꯤꯌꯔꯤꯡ ꯄꯋꯥꯔ ꯋꯤꯛ ꯑꯣꯏꯈ꯭ꯔꯦ ꯃꯤꯅ ꯃꯃꯥ ꯃꯄꯥ ꯅꯠꯇ꯭ꯔꯒ ꯑꯇꯣꯞꯄ ꯃꯔꯨꯞꯈꯣꯏꯅ ꯃꯥ ꯉꯥꯡꯕꯤꯔꯁꯨ ꯃꯥꯒꯤ ꯍꯤꯌꯥꯔꯤꯡ ꯄ꯭ꯔꯣꯕ꯭ꯂꯦꯝ ꯂꯩꯈ꯭ꯔꯦ ꯑꯗꯨꯅ ꯌꯥꯝ ꯍꯛꯆꯥꯡꯗ ꯌꯥꯝ ꯁꯣꯛꯍꯜꯂꯦ ꯒꯦꯝ ꯁꯥꯟꯅꯕꯁꯦ ꯑꯗꯨꯒ ꯃꯥ ꯆꯥꯕꯒꯨꯝꯕ ꯒꯦꯝ ꯁꯥꯟꯅꯕꯀꯥꯟꯗ ꯃꯥ ꯆꯥꯕ ꯈꯣꯠꯄꯒꯨꯝꯕ ꯈꯪꯗꯝꯅꯤꯅ ꯃꯇꯝꯗꯣ ꯈꯪꯗꯝꯅꯤꯅ ꯃꯥꯅ ꯒꯦꯝ ꯁꯥꯟꯅꯕ ꯇꯣꯛꯂꯒ ꯄꯪꯆꯥ ꯆꯥꯅꯤꯡꯕ ꯃꯇꯝꯗ ꯃꯥ ꯆꯥꯛ ꯆꯥꯕꯒꯨꯝꯕ ꯑꯇꯣꯞꯄꯒꯨꯝꯕ ꯆꯥꯕꯀꯥꯟꯗꯁꯨ ꯃꯥꯒꯤ ꯆꯥꯕꯒꯤ ꯇꯥꯏꯃꯤꯡꯗꯣ ꯃꯦꯟꯇꯦꯟ ꯐꯖꯅ ꯇꯧꯗꯕꯒꯤ ꯃꯥꯒꯤ ꯂꯤꯕꯔꯗ ꯁꯣꯛꯑꯦ ꯃꯥꯒꯤ ꯂꯤꯕꯔꯗ ꯁꯣꯛꯑꯦ ꯃꯥꯒꯤ ꯍꯦꯜꯊꯗ ꯃꯥꯒꯤ ꯍꯦꯜꯊ ꯋꯤꯛ ꯑꯣꯏꯍꯜꯂꯦ ꯃꯥ ꯑꯗꯨꯗꯒꯤ ꯂꯤꯕꯔ ꯄ꯭ꯔꯣꯕ꯭ꯂꯦꯝ ꯂꯥꯛꯀꯅꯤ ꯂꯥꯛꯍꯜꯂꯦ ꯑꯗꯨꯒ ꯃꯥꯒꯤ ꯂꯪꯁꯇ ꯄ꯭ꯔꯣꯕ꯭ꯂꯦꯝ ꯂꯩ ꯇꯨꯝꯕ ꯆꯥꯕ ꯈꯪꯗ꯭ꯔꯗꯤ ꯂꯪꯁꯇ ꯄ꯭ꯔꯣꯕ꯭ꯂꯦꯝ ꯂꯩꯔꯛꯀꯅꯤ ꯑꯗꯨꯒ ꯃꯥꯒꯤ ꯒ꯭ꯔꯣꯠꯇ ꯄ꯭ꯔꯣꯕ꯭ꯂꯦꯝ ꯂꯩꯔꯛꯀꯅꯤ ꯒꯦꯝ ꯁꯥꯟꯅꯔꯗꯤ ꯒꯦꯝꯁꯤꯅ ꯌꯥꯝ ꯒꯦꯝꯁꯤꯅ ꯌꯥꯝ ꯃꯤꯒꯤ ꯄꯨꯟꯁꯤꯁꯦ ꯌꯥꯝ ꯋꯦꯁ ꯑꯣꯏꯍꯜꯂꯦ ꯍꯛꯆꯥꯡꯁꯨ ꯁꯣꯛꯍꯜꯂꯦ ꯔꯦꯁꯂꯦꯁ ꯇꯨꯝꯕ ꯆꯥꯐꯝꯁꯨ ꯈꯪꯍꯟꯗꯦ ꯑꯦꯟ ꯃꯥ ꯇꯨꯝꯕꯀꯥꯟꯗ ꯌꯥꯝ ꯗꯤꯁꯇꯔꯞ ꯑꯣꯏꯌꯦ ꯒꯦꯝꯁꯤꯅ ꯑꯗꯨꯒ ꯒꯦꯝ ꯁꯥꯟꯅꯔꯗꯤ ꯂꯥꯏꯔꯤꯛ ꯄꯥꯕꯒꯤ ꯃꯇꯝꯁꯨ ꯀꯥꯎꯊꯣꯛꯑꯦ ꯂꯥꯏꯔꯤꯛꯁꯨ ꯄꯥꯗꯦ ꯑꯗꯨꯒ ꯃꯃꯥ ꯃꯄꯥꯒꯨꯝꯕ ꯄꯥꯡꯕꯒꯨꯝꯕ ꯃꯃꯥ ꯃꯄꯥꯅ ꯋꯥꯏ ꯍꯥꯏꯕꯁꯨ ꯏꯟꯗꯦ ꯒꯦꯝꯗꯨꯗ ꯑꯦꯗꯤꯛ ꯆꯨꯔꯒ ꯑꯗꯨꯝ ꯒꯦꯝꯗꯨꯗ ꯁꯥꯟꯅꯔꯒ ꯑꯗꯨꯝ ꯂꯩꯕꯒꯤ ꯑꯗꯨꯅ ꯃꯣꯕꯥꯏꯜ ꯒꯦꯝꯁ ꯑꯗꯨꯒ ꯂꯦꯞꯇꯣꯞꯇ ꯒꯦꯝ ꯀꯟꯅꯦꯛ ꯇꯧꯔ ꯁꯥꯟꯅꯕ ꯈꯣꯏꯁꯦ ꯁꯥꯟꯅꯕꯁꯦ ꯌꯥꯝ ꯐꯠꯇꯦ ꯑꯗꯨꯒ ꯁꯥꯟꯅꯕ ꯃꯤꯈꯣꯏꯗꯁꯨ ꯃꯣꯏꯉꯣꯟꯗꯁꯨ ꯌꯥꯝ ꯏꯐꯦꯛ ꯑꯣꯏꯌꯦ ꯑꯗꯨꯒ ꯑꯩꯁꯨ ꯑꯩꯁꯨ ꯑꯉꯥꯡ ꯑꯉꯥꯡ ꯑꯣꯏꯕ ꯃꯇꯝꯗ ꯒꯦꯝꯁꯦ ꯌꯥꯝ ꯁꯥꯟꯅꯔꯝꯃꯦ ꯀ꯭ꯂꯥꯁ ꯑꯦꯂꯕꯦꯟ ꯇꯨꯌꯦꯞꯀꯨꯝꯕ ꯃꯇꯝꯗ ꯑꯩ ꯒꯦꯝꯁꯤ ꯌꯥꯝ ꯁꯥꯟꯅꯔꯝꯃꯦ ꯑꯗꯨꯕꯨ ꯑꯥꯐꯇꯔ ꯅꯣꯋꯤꯡ ꯑꯣꯜ ꯗ ꯑꯗꯨꯕꯨ ꯑꯩꯅ ꯐꯠꯇꯦ ꯒꯦꯝ ꯁꯥꯟꯅꯕꯁꯦ ꯐꯠꯇꯦ ꯒꯦꯝ ꯁꯥꯟꯅꯕꯁꯦ ꯃꯤ ꯃꯥꯡꯍꯜꯂꯤ ꯍꯛꯆꯥꯡ ꯁꯣꯛꯍꯜꯂꯦ ꯑꯩꯈꯣꯏꯒꯤ ꯃꯦꯟꯇꯦꯜꯂꯤꯇꯤ ꯑꯗꯨꯒ ꯑꯩꯈꯣꯏꯒꯤ ꯍꯦꯜꯊꯁꯦ ꯐꯍꯟꯗꯦ ꯃꯥꯡꯍꯜꯂꯦ ꯍꯥꯏꯕ ꯈꯪꯕꯗꯒꯤ ꯑꯗꯨꯒ ꯃꯤꯅ ꯑꯍꯟꯈꯣꯏꯅ ꯀꯦꯝꯄꯦꯟ ꯀꯦꯝꯄꯦꯟ ꯇꯧꯔꯒ ꯌꯨꯠꯀꯤ ꯀꯦꯝꯄꯦꯟꯒꯨꯝꯕ ꯇꯧꯔꯒ ꯑꯗꯨꯗ ꯃꯣꯏꯅ ꯒꯦꯝ ꯁꯥꯟꯅꯕ ꯃꯣꯕꯥꯏꯜ ꯒꯦꯝꯗ ꯃꯣꯏꯅ ꯇꯣꯄꯤꯛ ꯄꯨꯊꯣꯛꯂꯒ ꯑꯩꯈꯣꯏꯉꯣꯟꯗ ꯇꯥꯛꯄꯤꯕ ꯃꯣꯕꯥꯏꯜ ꯃꯣꯕꯥꯏꯜ ꯐꯣꯟ ꯑꯗꯨꯒ ꯃꯣꯕꯥꯏꯜ ꯚꯤꯗꯤꯑꯣ ꯒꯦꯝꯅ ꯀꯌꯥꯃꯨꯛ ꯑꯉꯥꯡꯈꯣꯏ ꯃꯥꯡꯍꯜꯂꯦ ꯒꯨꯝꯕꯒꯤ ꯀꯦꯝꯄꯦꯟ ꯇꯧꯔꯒ ꯑꯗꯨꯗꯒꯤ ꯑꯩꯈꯣꯏꯅ ꯌꯥꯝ ꯑꯍꯟꯈꯣꯏꯅ ꯇꯥꯛꯄꯤꯔꯒ ꯑꯗꯨꯗꯒꯤ ꯑꯩꯁꯨ ꯏꯁꯥꯃꯛꯁꯨ ꯑꯗꯨꯗꯒꯤ ꯑꯩ ꯒꯦꯝ ꯁꯥꯟꯅꯕꯁꯦ ꯇꯣꯛꯂꯒꯦ ꯍꯥꯏꯔꯒ ꯑꯩꯁꯦ ꯒꯦꯝ ꯁꯥꯟꯅꯕꯁꯨ ꯇꯣꯛꯄꯅꯦ ꯑꯗꯨꯒ ꯒꯦꯝ ꯁꯥꯟꯅꯕ ꯇꯣꯛꯄꯗꯒꯤ ꯍꯧꯔꯒ ꯑꯩ ꯏꯁꯥꯁꯨ ꯌꯥꯝ ꯅꯨꯡꯉꯥꯏꯌꯦ ꯑꯩ ꯃꯇꯝ ꯆꯥꯅ ꯆꯥꯛ ꯆꯥꯕꯁꯨ ꯐꯪꯉꯦ ꯃꯇꯝ ꯆꯥꯅ ꯇꯨꯝꯕꯁꯨ ꯐꯪꯍꯜꯂꯦ ꯃꯇꯝ ꯆꯥꯅ ꯍꯆꯒꯠꯄꯁꯨ ꯐꯪꯍꯜꯂꯦ ꯑꯩꯉꯣꯟꯗ ꯏꯁꯥꯗ ꯌꯥꯝ ꯆꯦꯟꯖ ꯂꯥꯛꯑꯦ ꯑꯩ ꯏꯁꯥꯗ ꯌꯥꯝ ꯍꯣꯡꯉꯦ ꯌꯥꯝ ꯍꯣꯡꯉꯦ ꯑꯩꯒꯤ ꯏꯁꯥꯗ ꯆꯥꯕ ꯊꯛꯄꯀꯥꯟꯗꯁꯨ ꯌꯥꯝ ꯍꯣꯡꯉꯦ